ꯉꯁꯤ ꯑꯩꯈꯣꯏ ꯚꯥꯔꯠꯅ ꯊꯦꯡꯅꯔꯤꯕ ꯈ꯭ꯋꯥꯏꯗꯒꯤ ꯈꯨꯗꯣꯡꯆꯥꯗꯕ ꯑꯁꯤ ꯑꯩꯈꯣꯏꯒꯤ ꯀ꯭ꯂꯥꯏꯃꯦꯠ ꯆꯦꯟꯖꯅ ꯗꯤꯐꯦꯛ ꯇꯧꯔꯛꯄ ꯑꯁꯤꯅ ꯈ꯭ꯋꯥꯏꯗꯒꯤ ꯈꯨꯗꯣꯡ ꯆꯥꯗꯕꯁꯤꯡꯒꯤ ꯃꯅꯨꯡꯗ ꯈ꯭ꯋꯥꯏꯗꯒꯤ ꯃꯔꯨꯑꯣꯏꯕ ꯈꯨꯗꯣꯡ ꯆꯥꯗꯕ ꯑꯃꯅꯤ ꯈꯨꯗꯝ ꯑꯣꯏꯅ ꯍꯥꯏꯔꯀꯥꯟꯗ ꯑꯩꯈꯣꯏꯒꯤ ꯑꯌꯤꯡ ꯑꯁꯥꯒꯤ ꯈꯜ ꯑꯁꯤ ꯑꯁꯨꯛꯀꯤ ꯃꯇꯤꯛ ꯀꯥꯏꯔꯦ ꯈꯨꯗꯝ ꯑꯣꯏꯅ ꯍꯥꯏꯔꯀꯥꯟꯗ ꯅꯨꯡꯁꯥ ꯁꯥꯒꯗꯕ ꯃꯇꯝꯗ ꯅꯨꯡꯁꯥ ꯁꯥꯗꯕ ꯑꯗꯨꯗꯨꯒ ꯍꯥꯏꯗꯤ ꯅꯣꯡ ꯆꯨꯒꯗꯕ ꯃꯇꯝꯗ ꯅꯣꯡ ꯆꯨꯗꯕ ꯑꯁꯤ ꯑꯩꯈꯣꯏ ꯍꯧꯖꯤꯛ ꯑꯗꯨꯝ ꯊꯦꯡꯅꯗꯨꯅ ꯂꯩꯔꯕ ꯄꯣꯠ ꯑꯃꯅꯤ ꯑꯗꯨꯗꯨꯒ ꯍꯥꯏꯗꯤ ꯑꯩꯈꯣꯏꯒꯤ ꯑꯀꯣꯏꯕꯗ ꯌꯦꯡꯕ ꯇꯥꯔꯒꯁꯨ ꯇꯁꯦꯡꯅ ꯍꯥꯏꯔꯀꯥꯟꯗ ꯍꯥꯟꯅ ꯂꯩꯔꯝꯕ ꯆꯤꯡ ꯄꯥꯠ ꯇꯨꯔꯦꯟ ꯑꯀꯣꯏꯕꯒꯤ ꯐꯤꯕꯝ ꯑꯁꯤ ꯇꯁꯦꯡꯅ ꯀꯥꯏꯔꯦ ꯈꯨꯗꯝ ꯑꯣꯏꯅ ꯍꯥꯏꯔꯀꯥꯟꯗ ꯆꯤꯡ ꯀꯣꯛꯊꯣꯛꯑꯒ ꯑꯩꯈꯣꯏꯅ ꯏꯟꯁꯇꯤꯇ꯭ꯌꯨꯠ ꯑꯃ ꯁꯥꯒꯠꯂꯛꯄ ꯑꯗꯨꯗꯨꯒ ꯍꯥꯏꯗꯤ ꯎꯃꯪ ꯑꯃꯨꯛ ꯀꯣꯛꯊꯣꯛꯑꯒ ꯑꯩꯈꯣꯏꯅ ꯍꯥꯏꯗꯤ ꯏꯟꯗꯁꯇ꯭ꯔꯤꯒꯤ ꯑꯣꯏꯕ ꯏꯟꯗꯁꯇ꯭ꯔꯤꯌꯦꯜ ꯄ꯭ꯔꯄꯣꯖꯀꯤꯗꯃꯛꯇ ꯁꯤꯖꯤꯟꯅꯊꯣꯛꯈꯤꯕ ꯑꯗꯨꯗꯨꯒ ꯇꯨꯔꯦꯜꯁꯤꯡ ꯊꯤꯡꯒꯠꯂꯒ ꯕꯥꯔꯤꯌꯔ ꯄ꯭ꯔꯣꯖꯦꯛ ꯀꯌꯥ ꯑꯃ ꯄꯥꯏꯈꯠꯂꯛꯄ ꯑꯁꯤꯅ ꯍꯥꯏꯗꯤ ꯍꯦꯕꯤꯇꯦꯠꯁ ꯂꯥꯏꯞꯂꯤꯍꯨꯠ ꯀꯌꯥꯗ ꯑꯃꯥꯡ ꯑꯇꯥ ꯊꯣꯛꯍꯟꯕꯁꯤ ꯑꯩꯈꯣꯏ ꯇꯁꯦꯡꯅ ꯊꯦꯡꯅꯩ ꯑꯗꯨꯗꯨꯒ ꯑꯃꯔꯣꯝꯗ ꯍꯥꯏ ꯇꯥꯔꯒꯗꯤ ꯀꯥꯂꯦꯟ ꯑꯣꯏꯔꯒ ꯇꯥꯔꯒꯁꯨ ꯀꯥꯂꯦꯟꯗ ꯇꯁꯦꯡꯅ ꯑꯦꯛꯁꯇ꯭ꯔꯤꯝꯂꯤ ꯍꯣꯠ ꯑꯣꯏꯕ ꯍꯥꯏꯗꯤ ꯈꯨꯗꯝ ꯑꯣꯏꯅ ꯍꯥꯏꯔꯀꯥꯟꯗ ꯏꯁꯥꯁꯦ ꯆꯥꯛꯊꯦꯛꯑꯒ ꯁꯤꯒꯗꯕꯒꯤ ꯃꯑꯣꯡꯗ ꯁꯥꯕꯁꯤꯁꯨ ꯑꯩꯈꯣꯏ ꯊꯦꯡꯅꯩ ꯑꯗꯨꯒ ꯏꯪꯕ ꯀꯥꯟꯗꯁꯨ ꯑꯦꯛꯁꯇ꯭ꯔꯤꯝꯂꯤ ꯀꯣꯜ ꯑꯣꯏꯈꯤꯗꯅ ꯍꯥꯏꯗꯤ ꯊꯕꯛ ꯑꯝꯇ ꯆꯠꯄ ꯉꯝꯗꯕ ꯈꯨꯗꯝ ꯑꯣꯏꯅ ꯍꯥꯏꯔ ꯀꯥꯟꯗ ꯍꯥꯏꯗꯤ ꯑꯩꯈꯣꯏ ꯃꯅꯤꯄꯨꯔꯈꯛꯇꯗ ꯌꯦꯡꯕ ꯅꯠꯇꯕꯤꯗ ꯍꯥꯏꯗꯤ ꯑꯥꯎꯠꯁꯥꯏꯠ ꯏꯟꯗꯤꯌꯥꯗ ꯌꯦꯡꯕ ꯀꯥꯟꯗ ꯍꯥꯏꯗꯤ ꯂꯝꯕꯤꯗ ꯒꯥꯔꯤ ꯊꯧꯕ ꯌꯥꯗꯕ ꯎꯟꯅ ꯊꯠꯆꯜꯂꯒ ꯒꯥꯔꯤ ꯊꯧꯕ ꯌꯥꯗꯕ ꯑꯁꯤꯁꯨ ꯀ꯭ꯂꯥꯏꯃꯦꯠ ꯆꯦꯟꯖꯀꯤ ꯌꯥꯝꯅ ꯃꯌꯦꯛ ꯂꯥꯔꯕ ꯈꯨꯗꯝ ꯑꯃꯅꯤ ꯑꯗꯨꯗꯨꯒ ꯁꯨꯝ ꯌꯦꯡꯁꯤ ꯍꯥꯏꯗꯤ ꯑꯩꯈꯣꯏꯗ ꯀ꯭ꯂꯥꯏꯃꯦꯠ ꯆꯦꯟꯖ ꯇꯧꯔꯛꯄꯁꯤꯅ ꯍꯥꯏꯗꯤ ꯂꯧꯕꯨꯛꯇꯁꯨ ꯌꯦꯡꯉꯨ ꯃꯍꯩ ꯃꯔꯣꯡꯁꯤꯡ ꯃꯐꯝ ꯆꯥꯅ ꯊꯥꯕ ꯇꯥꯔꯒꯁꯨ ꯍꯥꯏꯗꯤ ꯃꯐꯝ ꯆꯥꯅ ꯍꯥꯔ ꯍꯥꯞꯄ ꯏꯁꯤꯡ ꯍꯥꯞ ꯇꯥꯔꯒꯁꯨ ꯑꯩꯈꯣꯏꯅ ꯂꯣꯛꯄ ꯑꯩꯈꯣꯏꯅ ꯑꯦꯛꯁꯄꯦꯛ ꯇꯧꯕ ꯑꯗꯨꯒꯤ ꯆꯥꯡꯗꯒꯤ ꯍꯦꯟꯅ ꯍꯟꯊꯅ ꯂꯣꯛꯇꯨꯅ ꯍꯥꯏꯗꯤ ꯑꯇꯣꯞꯄ ꯀꯟꯇ꯭ꯔꯤꯗꯒꯤ ꯑꯩꯈꯣꯏꯅ ꯂꯧꯁꯟꯕ ꯁꯤꯁꯤꯅ ꯏꯀꯣꯅꯣꯃꯤꯀꯦꯜꯂꯤ ꯗꯦꯃꯦꯖ ꯇꯧꯔꯛꯄ ꯑꯁꯤ ꯑꯩꯈꯣꯏꯅ ꯉꯁꯤꯐꯥꯎ ꯊꯦꯡꯅꯔꯤ